ꯍꯜꯂꯣ ꯑꯁꯤ ꯕꯥꯂꯤ ꯐꯨꯗꯀꯤ ꯃꯤ ꯑꯣꯏꯕꯤꯕ꯭ꯔꯥ ꯁꯤ ꯑꯩꯅ ꯀꯣꯜ ꯇꯧꯖꯔꯤꯁꯤ ꯅꯣꯏꯒꯤ ꯐꯨꯗꯁꯤ ꯂꯧꯖꯒꯦ ꯍꯥꯏꯅ ꯇꯧꯕꯅꯤ ꯍꯣꯏ ꯑꯗꯨ ꯅꯣꯏꯒꯤ ꯐꯨꯗꯁꯤ ꯂꯣꯀꯦꯜꯒꯤ ꯕꯤꯂꯦꯖꯀꯤ ꯉꯥꯛꯇ ꯈꯨꯟꯒꯤ ꯐꯨꯗ ꯉꯥꯛꯇꯔꯥ ꯅꯠꯇ꯭ꯔ ꯍꯥꯔ ꯌꯥꯎꯕ꯭ꯔꯥ ꯀꯗꯥꯏ ꯔꯣꯝꯗꯒꯤ ꯄꯨꯔꯛꯄꯒꯤꯔꯥ ꯑꯣ ꯑꯗꯨ ꯑꯩꯁꯤ ꯐꯨꯗ ꯌꯥꯝ ꯂꯧꯅꯤꯡꯕ ꯑꯗꯨ ꯍꯣꯜꯁꯦꯜꯒꯨꯝꯅ ꯄꯤꯕꯤꯕ ꯌꯥꯒꯗ꯭ꯔꯥ ꯅꯦꯛꯁ ꯋꯤꯛ ꯂꯥꯛꯆꯒꯦ ꯑꯗꯨ ꯍꯣꯏ ꯑꯗꯨ ꯃꯇꯝ ꯌꯦꯡꯂꯒ ꯂꯥꯛꯆꯕ ꯇꯥꯔꯦ ꯑꯗꯨꯒꯤꯗꯣ ꯑꯗꯣ ꯀꯔꯤ ꯑꯗꯣ ꯀꯔꯤ ꯀꯔꯤ

ꯑꯗꯣ ꯑꯗꯨꯒꯤ ꯍꯥꯏꯒꯨꯝꯕꯗꯣ ꯑꯩ ꯂꯧꯖꯒꯦ ꯁꯤ ꯄꯥꯝꯕꯅ ꯃꯥ ꯂꯩꯕꯒꯤ ꯂꯥꯛꯄ ꯅꯨꯃꯤꯠꯇ ꯍꯦꯛꯄꯤꯔꯁꯨ ꯌꯥꯏ ꯑꯗꯨ ꯁꯣꯏꯗꯅ ꯄꯥꯝꯃꯦ ꯑꯩꯈꯣꯏꯁꯦ ꯍꯣꯏ ꯑꯗꯣ ꯁꯤ ꯅꯝꯕꯔꯁꯤ ꯑꯩ ꯍꯥꯏꯕꯤꯒꯦ ꯑꯩꯒꯤ ꯃꯤ ꯁꯦꯠ ꯇꯧꯔꯝꯃꯣ ꯅꯥꯏꯟ ꯇꯨ ꯁꯤꯛꯁ ꯊ꯭ꯔꯤ ꯐꯥꯏꯕ ꯑꯩꯠ ꯁꯕꯦꯟ ꯇꯨ ꯅꯥꯏꯟ ꯑꯁꯤꯗꯨꯅꯤ ꯑꯒꯤ ꯃꯟꯕꯔ ꯅꯣꯏꯒꯤꯁꯤ ꯍꯥꯔꯒꯨꯝꯕ ꯀꯔꯤꯁꯨ ꯍꯥꯞꯇꯦꯀꯣ ꯍꯥꯔꯒꯨꯝꯕ ꯍꯥꯞꯄꯁꯦ ꯃꯤ ꯍꯛꯆꯥꯡ ꯁꯥꯊꯤꯕ ꯑꯁꯤ ꯃꯤꯒꯨꯝꯕ ꯅꯥꯕ ꯇꯧꯕ ꯇꯧꯋꯦꯕ ꯑꯗꯨꯒꯤ ꯑꯗꯨꯒꯤꯗꯃꯛ ꯍꯥꯔꯒꯤꯁꯤ ꯂꯧꯅꯤꯡꯗꯕ ꯁꯤ ꯈꯨꯟꯒꯤ ꯍꯩꯁꯤꯡꯅ ꯑꯩꯈꯣꯏꯅ ꯄꯥꯝꯖꯕ ꯑꯗꯨ ꯅꯣꯏꯗꯤ ꯑꯗꯨ ꯅꯣꯏ ꯍꯥꯏꯅ ꯅꯣꯏꯒꯤ ꯅꯣꯏꯅ ꯍꯣꯜꯁꯦꯜ ꯑꯗꯨꯗꯤ ꯅꯦꯛꯁ ꯋꯤꯛꯇ ꯊꯦꯡꯅꯔꯁꯦ ꯑꯗꯨꯒꯤꯗꯃꯛ ꯀꯣꯜ ꯇꯧꯖꯕꯅꯤ ꯌꯥꯝ ꯅꯨꯡꯉꯥꯏꯔꯦ